ꯍꯜꯂꯣ ꯑꯧ ꯃꯥꯅꯤ ꯁꯥꯔ

ꯁꯥꯔ ꯍꯣꯏꯅ ꯂꯥꯛꯂꯕ ꯃꯇꯨꯡꯗ ꯑꯗꯨꯝ ꯈꯨꯗꯛꯇ ꯀꯛꯄꯁꯨ ꯌꯥꯔꯦ ꯃꯥꯡꯖꯧꯅꯅ ꯀꯛꯄꯁꯨ ꯌꯥꯅꯤ ꯁꯥꯔ

ꯎꯝ ꯁꯥꯔꯗ ꯑꯩꯒꯤ ꯋꯥꯠꯆꯞ ꯅꯝꯕꯔ ꯑꯃ ꯄꯤꯖꯔꯛꯀꯦ ꯑꯗꯨꯗ ꯁꯥꯔꯒꯤ ꯗꯤꯇꯦꯜꯁ ꯃꯌꯥꯝꯁꯤꯡꯗꯣ ꯊꯥꯕꯤꯔꯛꯄ ꯌꯥꯅꯤ ꯁꯥꯔ ꯑꯗꯣ ꯍꯣꯏ ꯍꯣꯏ ꯁꯥꯔ ꯑꯩ ꯋꯥꯠꯆꯞ ꯅꯝꯕꯔꯗꯨ ꯍꯥꯏꯖꯔꯛꯀꯦ ꯎꯝꯍꯨꯝ ꯁꯥꯔ ꯍꯥꯏꯖꯔꯛꯑꯒꯦꯀꯣ ꯑꯗꯨꯗꯤ ꯑꯥꯏꯠ ꯐꯣꯔ ꯋꯥꯟ ꯊ꯭ꯔꯤ ꯖꯤꯔꯣ ꯐꯣꯔ ꯅꯥꯏꯟ ꯐꯥꯏꯕ ꯁꯕꯦꯟ ꯐꯣꯔ ꯁꯤꯒꯤ ꯅꯝꯕꯔ ꯎꯝ ꯁꯥꯔ ꯁꯤꯒꯤ ꯅꯝꯕꯔꯁꯤꯗ ꯗꯤꯇꯦꯜꯁ ꯃꯌꯥꯝꯗꯣ ꯊꯥꯕꯤꯔꯛꯑꯣ ꯑꯗꯨꯒ ꯑꯗꯨꯝ ꯌꯥꯔꯅꯤ ꯁꯥꯔ ꯑꯃꯨꯛꯀ ꯑꯃꯨꯛ ꯍꯥꯏꯖꯔꯛꯀꯦ ꯑꯗꯨꯗꯤ ꯅꯝꯕꯔꯗꯣ ꯑꯃꯨꯛꯀ ꯑꯃꯨꯛ ꯆꯦꯛ ꯇꯧꯕꯤꯔꯣ ꯁꯥꯔ ꯎꯝ ꯔꯤꯄꯤꯠ ꯇꯧꯕꯤꯔꯛꯀꯦ ꯑꯥꯏꯠ ꯐꯣꯔ ꯋꯥꯟ ꯊ꯭ꯔꯤ ꯖꯦꯔꯣ ꯐꯣꯔ ꯅꯥꯏꯟ ꯐꯥꯏꯕ ꯁꯕꯦꯟ ꯐꯣꯔ ꯑꯥ ꯑꯧ ꯎꯝ ꯑꯗꯨꯗ

ꯑꯣ ꯑꯣꯐꯤꯁ ꯇꯥꯏꯝꯃꯤꯡ ꯂꯩ ꯁꯥꯔ ꯑꯗ ꯑꯣꯐꯤꯁꯀꯤ ꯇꯥꯏꯃꯤꯡꯗꯨꯗ ꯊꯥꯕꯤꯔꯛꯑꯣ ꯑꯣꯐꯤꯁꯀꯤ ꯇꯥꯏꯃꯤꯡꯗꯤ ꯄꯨꯡ ꯇꯔꯥꯗꯩ ꯍꯧꯖꯩ ꯁꯥꯔ ꯄꯨꯡ ꯇꯔꯥꯗꯒꯤꯅ ꯎꯝ ꯄꯨꯡ ꯍꯣꯏ ꯍꯣꯏ ꯄꯨꯡ ꯃꯔꯤ ꯃꯔꯤ ꯐꯥꯎ ꯎꯝ ꯎꯝ ꯍꯣꯏ ꯍꯣꯏ ꯊꯦꯡꯀꯤꯌꯨ ꯁꯥꯔ